ꯑꯩ ꯍꯤꯡꯅꯕꯒꯤꯗꯃꯛꯇꯗꯤ ꯍꯧꯖꯤꯛꯃꯛꯀꯤ ꯑꯣꯏꯅꯗꯤ ꯀꯩꯁꯨ ꯊꯣꯏꯗꯣꯛꯄ ꯇꯧꯗꯦ ꯏꯃꯨꯡꯒꯤ ꯆꯥꯛ ꯏꯁꯤꯡ ꯍꯣꯠꯅꯕ ꯐꯤꯁꯨ ꯐꯤꯆꯥꯝ ꯈꯔ ꯇꯧꯕ ꯑꯗꯨꯃꯥꯏꯅ ꯑꯗꯨꯝ ꯂꯩꯔꯤ ꯑꯗꯨ ꯑꯩꯒꯤ ꯇꯨꯡꯗ ꯑꯩꯅ ꯇꯧꯒꯦ ꯈꯟꯕ ꯍꯥꯏꯔꯒꯗꯤ ꯍꯧꯖꯤꯛꯁꯨ ꯌꯦꯟ ꯉꯥꯅꯨ ꯈꯔꯕꯨꯗꯤ ꯂꯣꯏꯖꯔꯤ ꯑꯗꯨꯒ ꯑꯩꯅ ꯑꯩꯒꯤ ꯇꯨꯡꯒꯤ ꯇꯧꯒꯦ ꯈꯟꯕꯗꯤ ꯑꯍꯥꯡꯕ ꯃꯐꯝꯒꯨꯝꯕ ꯌꯦꯡꯉꯒ ꯌꯦꯟ ꯉꯥꯅꯨ ꯑꯣꯛꯅꯆꯤꯡꯕ ꯂꯣꯏꯔꯒ ꯏꯃꯨꯡꯒꯤ ꯁꯦꯟꯃꯤꯠꯂꯣꯟ ꯁꯦꯟ ꯊꯨꯝꯗꯁꯨ ꯃꯇꯦꯡ ꯈꯔ ꯄꯥꯡꯕ ꯉꯝꯅꯕ ꯑꯗꯨꯒ ꯑꯩꯒꯤ ꯏꯄꯨꯔꯑꯣꯏꯕꯒꯤꯗꯁꯨ ꯃꯇꯦꯡ ꯑꯣꯏꯅꯕ ꯉꯝꯅꯕ ꯑꯩꯁꯨ ꯁꯦꯟꯊꯣꯛ ꯂꯝꯕꯤ ꯂꯩꯅꯕ ꯍꯣꯠꯅꯒꯦ ꯍꯥꯏꯅ ꯈꯜꯂꯤ